ꯑꯩꯈꯣꯏꯒꯤ ꯃꯐꯝ ꯑꯗꯨꯗ ꯂꯩꯔꯤꯕ ꯂꯥꯏꯅꯤꯡꯒꯤ ꯃꯐꯝ ꯑꯃ ꯍꯥꯏꯕ ꯇꯥꯔꯒꯗꯤ ꯀꯥꯏꯅ ꯃꯟꯗꯤꯔ ꯑꯁꯤ ꯑꯩꯈꯣꯏꯒꯤ ꯅꯛꯅꯕꯗ ꯂꯩꯕ ꯂꯥꯏꯅꯤꯡ ꯍꯥꯏꯗꯤ ꯍꯤꯟꯗꯨ ꯗꯔꯃ ꯆꯠꯄ ꯍꯤꯟꯗꯨ ꯗꯔꯃ ꯂꯥꯏꯅꯤꯡ ꯆꯠꯄ ꯀꯥꯡꯕꯨꯒꯤ ꯑꯣꯏꯕ ꯈ꯭ꯋꯥꯏꯗꯒꯤ ꯃꯔꯨ ꯑꯣꯏꯕ ꯃꯐꯝ ꯑꯃꯅꯤ ꯃꯁꯤꯒꯤ ꯃꯐꯝ ꯑꯁꯤꯗꯒꯤ ꯃꯁꯤ ꯃꯔꯨ ꯑꯣꯏꯔꯤꯕꯒꯤ ꯃꯔꯝꯗꯤ ꯃꯁꯤꯒꯤ ꯃꯐꯝ ꯑꯁꯤꯗꯒꯤ ꯍꯥꯏꯗꯤ ꯃꯈꯣꯏꯒꯤ ꯖꯒꯠꯀꯤ ꯃꯕꯨꯡꯉꯣ ꯑꯣꯏꯔꯤꯕ ꯁ꯭ꯔꯤ ꯀ꯭ꯔꯤꯁꯅ ꯑꯁꯤ ꯃꯐꯝ ꯑꯁꯤꯗ ꯁꯥꯐꯣꯡꯂꯛꯈꯤ ꯍꯥꯏꯅ ꯊꯥꯖꯅꯩ ꯃꯇꯝ ꯑꯗꯨꯗ ꯕꯩꯒ꯭ꯌꯥꯆꯟꯗ꯭ꯔ ꯃꯍꯥꯔꯥꯖꯅ ꯀꯥꯏꯅ ꯍꯥꯏꯔꯤꯕ ꯃꯐꯝ ꯑꯁꯤꯗꯒꯤ ꯊꯩꯕꯣꯡ ꯄꯥꯝꯕꯤ ꯌꯥꯜꯂꯒ ꯍꯧꯖꯤꯛ ꯑꯣꯏꯔꯤꯕ ꯍꯥꯏꯗꯤ ꯀꯣꯅꯨꯡ ꯑꯣꯏꯅ ꯂꯩꯔꯤꯕ ꯁ꯭ꯔꯤ ꯁ꯭ꯔꯤ ꯒꯣꯕꯤꯟꯗꯖꯤ ꯇꯦꯝꯄꯜꯗ ꯂꯩꯔꯤꯕ ꯀ꯭ꯔꯤꯁꯅꯒꯤ ꯃꯨꯔꯇꯤ ꯑꯁꯤ ꯁꯥꯈꯤꯕꯅꯤ ꯃꯔꯝ ꯑꯁꯤꯅ ꯃꯁꯤꯒꯤ ꯃꯐꯝ ꯑꯁꯤ ꯃꯔꯨ ꯑꯣꯏꯕ ꯃꯐꯝ ꯑꯃꯅꯤ ꯍꯥꯏꯔꯤꯕꯅꯤ